ꯍꯥ ꯍꯜꯂꯣ ꯑꯥ ꯃꯥꯟꯅꯤ ꯁꯥꯔ

ꯑꯦ ꯌꯥꯖꯒꯅꯤ ꯌꯥꯖꯒꯅꯤ ꯑꯗꯨꯝ ꯂꯩꯐꯝ ꯆꯥꯐꯝ ꯅꯨꯡꯉꯥꯏꯅꯤ ꯑꯗꯨꯒ ꯂꯩꯐꯝ ꯆꯥꯐꯝꯒꯤꯗꯤ ꯄꯩꯁꯥ ꯄꯩꯁꯥꯒꯤ ꯃꯇꯨꯡ ꯏꯟꯅ ꯂꯥꯛꯀꯅꯤꯌꯦ ꯀꯤꯂꯣꯃꯤꯇꯔ ꯃꯉꯥꯃꯨꯛ ꯑꯗꯨꯝ ꯂꯥꯛꯀꯅꯤ ꯑꯥ ꯑꯦ ꯁꯤ ꯅꯨꯡꯁꯤꯒꯤꯗꯤ ꯑꯦ ꯁꯤ ꯅꯨꯡꯁꯤ ꯌꯥꯎꯕ ꯍꯥꯏꯁꯤꯗꯤ ꯏꯁꯥ ꯏꯁꯥꯅ ꯄꯩꯁꯥ ꯄꯨꯊꯣꯛꯄꯒꯤ ꯑꯣꯏꯅ ꯂꯥꯛꯂꯅꯤ ꯑꯦ ꯁꯤ ꯌꯥꯎꯕꯁꯨ ꯂꯩ ꯌꯥꯎꯗꯕꯁꯨ ꯂꯩ

ꯑꯥ ꯄꯩꯁꯥ ꯃꯈꯥ ꯄꯣꯟꯒꯅꯤ ꯌꯦꯡꯕ ꯌꯥꯕ ꯃꯐꯝꯁꯤ ꯑꯥꯏꯂꯦꯟꯗ ꯂꯥꯡ ꯃꯈꯟ ꯃꯈꯥꯒꯤ ꯀꯌꯥ ꯁꯥ ꯎꯆꯦꯛ ꯃꯌꯥꯝ ꯂꯩꯌꯦ ꯑꯥ ꯈꯤꯇꯪ ꯃꯆꯦꯠ ꯑꯃꯗꯤ ꯂꯥꯞꯅꯩ ꯑꯗꯣ ꯅꯛꯅꯕꯅꯦ ꯍꯥꯏꯕ ꯌꯥꯏ ꯑꯥ ꯂꯩꯗꯣꯏꯅꯤ ꯑꯥ ꯑꯗꯨꯝ ꯍꯣꯡꯕꯅꯤ ꯈꯔ ꯌꯥꯝꯅ ꯍꯣꯡꯕꯗꯤ ꯑꯣꯏꯗꯦ ꯍꯣꯏ ꯊꯝꯃꯦ